ꯍꯜꯂꯣ ꯑꯥ ꯇꯥꯏꯌꯦ ꯑꯧ

ꯂꯥꯛꯑꯣ ꯑꯗꯨꯗꯤ ꯑꯩꯈꯣꯏ ꯁ꯭ꯋꯥꯏ ꯎꯝ ꯁꯤ ꯂꯣꯛꯇꯥꯛꯇꯅꯦ ꯂꯥꯛꯑꯣ ꯑꯗꯨꯗꯤ ꯑꯗꯨꯝ ꯅꯣꯏ ꯒꯥꯔꯤ ꯑꯃ ꯅꯦꯛꯑꯒ ꯅꯣꯏ ꯃꯌꯥꯝ ꯇꯧꯔ ꯂꯥꯛꯑꯣꯗꯅ ꯑꯣ ꯑꯗꯨ ꯃꯣꯏꯔꯥꯡꯒꯤꯗ ꯍꯥꯏꯗꯤ ꯀꯥ ꯚꯔꯥꯒꯨꯝꯕ ꯂꯩꯕꯒꯤ ꯂꯩꯌꯦꯕ ꯑꯗꯨꯗ ꯅꯣꯏ ꯃꯤꯁꯤꯡꯗꯣ ꯂꯥꯛꯑꯣ ꯑꯗꯨꯒ ꯑꯩ ꯍꯥꯏꯅꯔꯝꯃꯒꯦ ꯑꯗꯨꯗꯨꯒ ꯂꯩꯔꯒ ꯌꯦꯡꯉꯁꯦ ꯑꯥ ꯌꯥꯏꯌꯦ ꯑꯗꯨꯗꯁꯨ ꯂꯩꯌꯦ ꯑꯗꯨꯁꯨ ꯎꯝ ꯎꯝ ꯍꯣꯏ ꯌꯦꯡꯉꯝꯃꯒꯦ ꯂꯥꯛꯑꯣ ꯑꯗꯨꯒ ꯐꯖꯅ ꯑꯗꯨꯝ ꯍꯥꯏꯗꯤ ꯍꯤ ꯍꯤ ꯀꯩꯀꯥ ꯇꯣꯡꯉ ꯈꯣꯠꯂꯒ ꯆꯠꯀꯗꯧꯔꯤꯝꯅꯦ ꯑꯗꯨꯗꯗꯤ ꯍꯤ ꯇꯣꯡꯉꯒꯅꯦ ꯑꯗꯨꯒ ꯅꯨꯡꯉꯥꯏꯗꯧꯔꯤꯖꯥꯠꯅꯤ ꯑꯗꯨ ꯂꯥꯛꯑꯗꯤ ꯍꯣꯏ ꯃꯣꯏꯔꯥꯡꯗꯒ ꯆꯪꯉꯒ ꯍꯥꯏꯗꯤ ꯉꯥ ꯂꯥꯡꯒ ꯂꯩꯗꯅ ꯃꯌꯥꯝ ꯌꯣꯟꯕꯅꯦ ꯂꯣꯛꯇꯥꯛ ꯃꯄꯥꯟꯗꯒ ꯑꯗꯒꯤ ꯊꯔꯣ ꯊꯝꯕꯥꯜ ꯎꯝ ꯐꯪꯉꯦ ꯂꯣꯏꯅ ꯐꯪꯉꯦ ꯎꯝ ꯑꯌꯥꯏꯕꯁꯨ ꯐꯪꯉꯤ ꯑꯗꯒꯤ ꯂꯣꯏꯅ ꯐꯪꯉꯤꯗ ꯂꯣꯏ ꯐꯪꯉꯤ ꯍꯥꯏꯗꯤ ꯑꯗꯨꯝ ꯃꯤ ꯃꯤꯗꯨꯒꯤ ꯀꯌꯥ ꯂꯩꯒꯗꯝꯅꯣꯗꯣ ꯈꯜꯂꯒ ꯍꯥꯏꯗꯤ ꯂꯨꯄꯥ ꯂꯤꯁꯤꯡ ꯑꯃꯒ ꯆꯥꯝꯃꯉꯥ ꯄꯤꯕ ꯑꯅꯤꯒꯨꯝꯕ ꯃꯤ ꯃꯤꯗꯨꯒꯤ ꯂꯩꯒꯗꯕ ꯃꯤꯗꯨꯒꯤ ꯃꯁꯤꯡ ꯑꯣꯏꯔꯒ ꯇꯧꯕꯁꯨ ꯌꯥꯎꯕꯅꯤ ꯑꯗꯨꯅꯤ ꯂꯥꯛꯑꯣ ꯂꯥꯛꯑꯗꯤ ꯅꯨꯡꯉꯥꯏꯗꯧꯔꯤꯅꯤ ꯎꯝ ꯆꯠꯂꯦ ꯑꯗꯨꯝ ꯍꯥꯏꯗꯤ ꯅꯛꯑꯕꯅꯤꯅ ꯑꯗꯨꯝ ꯍꯤꯒ ꯇꯣꯡꯕꯤ ꯁꯥꯟꯅꯗ ꯂꯩꯔꯝꯅꯤ ꯎꯝ ꯎꯝ ꯑꯧ ꯑꯧ ꯃꯤꯅꯁꯨ ꯑꯗꯨꯃꯥꯏꯅ ꯍꯥꯏꯌꯦ ꯆꯥꯛ ꯆꯥꯔꯕꯣ ꯆꯥꯗ꯭ꯔꯤ ꯅꯪ ꯆꯥꯔꯕꯣ ꯎꯝ ꯑꯍꯣꯍꯣ ꯎꯝ ꯍꯣꯏ ꯍꯣꯏ ꯍꯣꯏ